ꯇꯥꯏꯑꯦ ꯆꯥꯔꯦ ꯁꯨꯝ ꯐꯝꯃꯝꯕꯅꯤꯗ ꯆꯝꯐꯨꯠ ꯆꯥꯏ ꯅꯣꯏꯗꯤ ꯀꯩ ꯆꯥꯃꯣ

ꯆꯠꯂꯨꯁꯤ ꯆꯠꯅꯤꯡꯗꯅꯁꯨ ꯂꯩꯔꯝꯃꯤꯅꯤꯅꯦ ꯑꯗꯨ ꯑꯩꯈꯣꯏꯈꯛ ꯍꯣꯏ ꯍꯥꯏꯈ꯭ꯔꯣ ꯑꯗꯨ ꯔꯃꯤꯅꯥ ꯍꯣꯏꯁꯨ ꯐꯔꯅꯥꯁ ꯈꯣꯏ ꯁꯤꯅꯥ ꯈꯣꯏꯁꯨ ꯌꯥꯎꯍꯟꯁꯤꯅ ꯑꯩꯈꯣꯏ ꯄꯨꯟꯅ ꯆꯠꯄꯅ ꯍꯦꯟꯅ ꯅꯨꯡꯉꯥꯏꯇ꯭ꯔꯣ ꯄꯩꯁꯥꯗꯤ ꯈꯔ ꯌꯥꯝ ꯌꯥꯝ ꯊꯣꯛꯄ ꯇꯥꯔꯦ ꯀꯩꯅꯣ ꯆꯥꯅꯤꯡ ꯆꯥꯅꯤꯡꯕ ꯆꯥꯔꯛꯑꯅꯤ ꯆꯧ ꯂꯣꯂꯤꯄꯣꯞ ꯕ꯭ꯔꯤꯌꯥꯅꯤ ꯃꯈꯟ ꯃꯈꯟ ꯆꯥꯔꯛꯀꯗꯃꯤꯅꯦ ꯈꯤꯇꯪ ꯌꯥꯝ ꯌꯥꯝ ꯊꯣꯛꯄꯒꯤ ꯍꯥꯏꯔꯁꯦ ꯍꯥꯏꯅꯔꯁꯦ ꯂꯤꯁꯤꯡ ꯂꯤꯁꯤꯡꯗꯨ ꯌꯥꯔꯦ ꯑꯀꯛꯅꯕ ꯑꯣꯏꯅ ꯇꯥꯟ ꯆꯥꯔꯦ ꯅꯪꯅ ꯍꯥꯏꯔꯛꯄ ꯑꯩꯗꯤ ꯅꯍꯥꯟꯗꯒꯤ ꯆꯠꯅꯤꯡꯗꯅ ꯂꯩꯕꯒ ꯑꯗꯨꯝ ꯍꯣꯏ ꯃꯣꯈꯣꯏꯗꯁꯨ ꯐꯖꯅ ꯍꯪꯉꯣ ꯆꯠꯂꯁꯤ ꯁꯨꯃꯥꯏꯅ ꯒꯥꯔꯤ ꯏꯃꯥꯅꯕꯒꯤ ꯂꯩꯔꯦ ꯁꯤꯗ ꯑꯩꯈꯣꯏ ꯄꯨꯟꯅ ꯒꯥꯔꯤ ꯑꯆꯧꯕ ꯑꯁꯤꯗ ꯄꯨꯟꯅ ꯆꯠꯃꯤꯟꯅꯔꯁꯦꯅ ꯍꯥꯏꯔꯣ ꯎꯝ